ꯃꯅꯤꯄꯨꯔꯤ ꯂꯣꯟ ꯑꯁꯤ ꯈꯣꯔꯤꯂꯣꯟ ꯁꯩꯔꯦꯡ ꯑꯃꯗꯤ ꯀꯥꯂꯥꯒꯤ ꯑꯣꯏꯕ ꯋꯥꯍꯩ ꯋꯥꯇꯥ ꯁꯤꯖꯤꯟꯅꯕꯒꯤ ꯃꯑꯣꯡꯗ ꯑꯩꯈꯣꯏꯅ ꯉꯥꯡꯅꯔꯤꯕ ꯂꯣꯟ ꯑꯁꯤꯗꯒꯤ ꯍꯦꯟꯅ ꯐꯖꯕ ꯋꯥꯍꯩ ꯑꯥꯔꯊ ꯌꯥꯝꯅ ꯂꯩꯕ ꯂꯣꯟꯕꯨ ꯁꯤꯖꯤꯟꯅꯩ ꯃꯤꯅ ꯇꯥꯕꯗꯁꯨ ꯔꯁ ꯂꯩꯅ ꯇꯥꯕ ꯐꯪꯍꯜꯂꯤ ꯉꯥꯡꯊꯣꯛꯂꯤꯕ ꯋꯥꯍꯩ ꯋꯥꯇꯥꯗꯨꯅ ꯍꯦꯟꯅ ꯇꯥꯅꯤꯡꯕ ꯄꯣꯛꯍꯜꯂꯤ ꯁꯩꯔꯦꯡ ꯏꯕ ꯃꯇꯝꯗꯁꯨ ꯐꯖꯕ ꯍꯦꯛꯇ ꯄꯥꯕꯗ ꯒ꯭ꯌꯥꯟ ꯇꯥꯗꯕ ꯍꯥꯞꯇꯨꯅ ꯁꯩꯔꯦꯡ ꯑꯗꯨꯒꯤ ꯃꯒꯨꯟ ꯍꯦꯟꯒꯠꯍꯜꯂꯤ